ꯑꯩꯈꯣꯏꯅ ꯑꯩꯈꯣꯏꯒꯤ ꯔꯥꯏꯖ꯭ꯌ ꯍꯥꯏꯕꯗꯤ ꯃꯅꯤꯄꯨꯔꯒꯤ ꯂꯣꯟ ꯐꯖꯅ ꯈꯪꯂꯗꯤ ꯌꯥꯝ ꯅꯨꯡꯉꯥꯏꯒꯅꯤ ꯍꯥꯏꯕꯗꯤ ꯑꯩꯈꯣꯏꯅ ꯀꯔꯤ ꯀꯔꯥ ꯄ꯭ꯔꯣꯒ꯭ꯔꯥꯝ ꯑꯣꯏꯗ ꯌꯥꯎꯔꯁꯨ ꯐꯖꯅ ꯚꯥꯞ ꯇꯥꯒꯅꯤ ꯑꯗꯨ ꯄ꯭ꯔꯣꯒ꯭ꯔꯥꯝꯗꯨ ꯑꯗꯨ ꯑꯗꯨ ꯄ꯭ꯔꯣꯒ꯭ꯔꯥꯝꯗꯨ ꯀꯔꯤꯒꯤꯅꯣ ꯍꯥꯏꯔꯗꯤ ꯑꯦꯛꯖꯥꯝꯄꯜ ꯑꯃ ꯄꯤꯒꯦ ꯍꯥꯏꯔꯗꯤ ꯍꯧꯖꯤꯛ ꯑꯩꯒꯤ ꯈꯨꯟꯗ ꯑꯃ ꯄ꯭ꯔꯣꯒ꯭ꯔꯥꯝ ꯑꯃ ꯂꯩꯌꯦ ꯑꯗꯨ ꯂꯣꯏꯅꯃꯛꯅ ꯃꯅꯤꯄꯨꯔꯤꯅ ꯑꯦꯅꯥꯎꯟꯁ ꯇꯧꯋꯦ ꯑꯗꯨꯒ ꯑꯩꯅ ꯃꯅꯤꯄꯨꯔꯤ ꯈꯪꯗ꯭ꯔꯗꯤ ꯑꯩꯈꯣꯏꯗꯤ ꯑꯗꯨꯝ ꯌꯦꯡꯅꯤꯡꯂꯒ ꯂꯥꯛꯀꯅꯤ ꯀꯔꯤꯁꯨ ꯚꯥꯞ ꯇꯥꯔꯣꯏ ꯍꯥꯏꯕꯗꯤꯆꯞ ꯆꯠꯂꯒ ꯆꯠꯇꯕꯁꯨ ꯆꯞ ꯆꯥꯒꯅꯤꯕ ꯑꯗꯨ ꯑꯩꯈꯣꯏꯅ ꯐꯖꯅ ꯑꯩꯈꯣꯏꯒꯤ ꯔꯥꯏꯖ꯭ꯌꯒꯤ ꯂꯣꯟ ꯐꯖꯅ ꯈꯪꯂꯗꯤ ꯑꯩꯈꯣꯏꯕꯨꯁꯨ ꯅꯨꯡꯉꯥꯏꯒꯅꯤ ꯑꯗꯨꯒ ꯑꯩꯈꯣꯏꯅ ꯃꯤ ꯃꯤ ꯑꯃ ꯃꯅꯤꯄꯨꯔꯤ ꯈꯪꯗꯕ ꯂꯥꯛꯂꯗꯤ ꯑꯩꯈꯣꯏꯅ ꯃꯣꯏꯕꯨꯁꯨ ꯑꯁꯤ ꯑꯁꯤ ꯐꯪꯁꯟ ꯑꯁꯤ ꯄ꯭ꯔꯣꯒ꯭ꯔꯥꯝꯗꯤ ꯑꯁꯤ ꯑꯁꯤꯒꯤꯗꯃꯛ ꯍꯥꯏꯅ ꯊꯝꯕꯅꯤ ꯍꯥꯏꯔꯗꯤ ꯑꯩꯈꯣꯏꯅ ꯃꯣꯏꯕꯨ ꯍꯥꯏꯔ ꯉꯝꯃꯗꯤ ꯃꯣꯏꯁꯨ ꯍꯦꯟꯅ ꯍꯦꯟꯅ ꯈꯪꯒꯅꯤꯕ ꯑꯗꯨ ꯑꯩꯈꯣꯏꯅ ꯃꯣꯏꯕꯨ ꯑꯩꯈꯣꯏ ꯃꯅꯤꯄꯨꯔꯗ ꯂꯩꯔꯒ ꯃꯅꯤꯄꯨꯔꯒꯤ ꯐꯖ ꯐꯖꯅ ꯈꯪꯂꯗꯤ ꯑꯇꯩ ꯐꯣꯔꯦꯅꯔꯁꯀꯨꯝꯕ ꯀꯅꯥ ꯀꯥꯅ ꯑꯗꯨ ꯑꯇꯣꯞꯄ ꯔꯥꯏꯖ꯭ꯌꯥꯗꯒꯤꯁꯨ ꯃꯤ ꯂꯥꯛꯂꯗꯤ ꯑꯩꯈꯣꯏꯕꯨ ꯌꯥꯝ ꯅꯨꯡꯉꯥꯏꯒꯅꯤ ꯍꯥꯏꯔꯗꯤ ꯑꯩꯈꯣꯏꯅ ꯃꯣꯏꯕꯨ ꯑꯦꯛꯁꯄ꯭ꯂꯦꯟ ꯇꯧꯕ ꯉꯝꯒꯅꯤ ꯑꯗꯨꯒ ꯃꯣꯏꯅꯁꯨ ꯑꯩꯈꯣꯏꯒꯤ ꯍꯥꯏꯕꯗꯤ ꯑꯩꯈꯣꯏꯅ ꯃꯅꯤꯄꯨꯔꯤꯁꯨ ꯈꯪꯉꯦ ꯏꯪꯂꯤꯁꯁꯨ ꯈꯪꯂꯗꯤ ꯃꯅꯤꯄꯨꯔꯤꯗꯒꯤ ꯏꯪꯂꯤꯁꯇꯒꯤ ꯑꯩꯈꯣꯏꯅ ꯃꯅꯤꯄꯨꯔꯤꯗ ꯐꯖꯅ ꯇ꯭ꯔꯥꯟꯁꯂꯦꯠ ꯑꯣꯏꯅ ꯇꯧꯔꯗꯤ ꯃꯣꯏꯕꯨꯁꯨ ꯅꯨꯡꯉꯥꯏꯒꯅꯤ ꯍꯥꯏꯔꯗꯤ ꯃꯣꯏ ꯐꯖꯅꯁꯨ ꯈꯪꯒꯅꯤ ꯑꯗꯨꯒ ꯑꯩꯈꯣꯏꯕꯨꯁꯨ ꯅꯨꯡꯉꯥꯏꯒꯅꯤ ꯑꯗꯨꯒ ꯑꯩꯈꯣꯏ ꯃꯁꯥꯒꯤ ꯔꯥꯏꯖ꯭ꯌꯥꯒꯤ ꯚꯥꯁꯥꯗꯨ ꯑꯩꯈꯣꯏꯅ ꯐꯖꯅ ꯈꯪꯂꯗꯤ ꯑꯩꯈꯣꯏꯕꯨꯁꯨ ꯅꯨꯡꯉꯥꯏꯒꯅꯤ ꯍꯥꯏꯕꯗꯤ ꯑꯩꯈꯣꯏꯒꯤ ꯂꯦꯡꯒ꯭ꯋꯦꯁ ꯂꯣꯟꯗꯤ ꯑꯩꯈꯣꯏꯅ ꯈꯪꯉꯦ ꯍꯥꯏꯔꯒ ꯑꯩꯈꯣꯏꯕꯨꯁꯨ ꯄ꯭ꯔꯥꯎꯠ ꯑꯃ ꯑꯣꯏꯒꯅꯤ ꯑꯗꯨꯒ ꯃꯤ ꯑꯇꯩꯅꯁꯨ ꯍꯦ ꯅꯣꯏꯗꯤ ꯃꯁꯥꯒꯤ ꯔꯥꯏꯖ꯭ꯌꯥꯒꯤ ꯂꯦꯡꯒ꯭ꯋꯦꯁ ꯂꯣꯟꯁꯨ ꯈꯪꯗꯦ ꯍꯥꯏꯅ ꯍꯥꯏꯕꯁꯨ ꯍꯥꯏꯕꯁꯨ ꯉꯝꯃꯣꯏ ꯑꯩꯈꯣꯏꯕꯨ ꯃꯈꯥ ꯎꯠꯂꯁꯨ ꯉꯝꯃꯣꯏꯕ ꯑꯗꯨ ꯑꯗꯨꯅ ꯍꯥꯏꯅ ꯍꯥꯏꯅꯤꯡꯉꯦ ꯂꯣꯏꯅꯃꯛꯄꯨ ꯑꯗꯨꯒ ꯑꯗꯨꯅꯦ ꯑꯗꯨ